ꯑꯅꯥ ꯂꯥꯏꯌꯦꯡꯁꯪ ꯍꯥꯏꯕ ꯃꯇꯝꯁꯤꯗ ꯑꯩꯈꯣꯏꯒꯤ ꯆꯤꯡꯗ ꯄꯣꯛꯄꯅꯤꯅ ꯆꯤꯡꯗ ꯂꯩꯔꯨꯕꯅꯤꯅ ꯑꯩꯈꯣꯏꯁꯦ ꯂꯥꯏꯌꯦꯡꯁꯪ ꯍꯥꯏꯕ ꯀꯥꯟꯗ ꯑꯩꯈꯣꯏꯗꯤ ꯂꯥꯏꯌꯦꯡꯁꯪ ꯍꯥꯏꯕꯁꯤ ꯄꯥꯛ ꯈꯪꯂꯛꯇꯦ ꯂꯥꯏꯌꯦꯡꯁꯪ ꯑꯅꯥꯕ ꯑꯃ ꯅꯥꯈ꯭ꯔꯦ ꯍꯥꯏꯕ ꯀꯥꯟꯗ ꯑꯩꯈꯣꯏꯗꯤ ꯑꯌꯥꯝꯕ ꯇꯝꯄꯥꯛꯇ ꯆꯠ ꯆꯠꯂꯒ ꯑꯩꯈꯣꯏꯗꯤ ꯂꯥꯏꯌꯦꯡꯕꯅꯤ ꯑꯗꯨꯅ ꯍꯧꯖꯤꯛ ꯌꯥꯔꯒꯗꯤ ꯒꯣꯕꯔꯃꯦꯟꯁꯤꯡꯅꯁꯨ ꯀꯔꯤ ꯀꯔꯤ ꯑꯗꯨꯒ ꯑꯦꯅꯤ ꯀꯟꯁꯔꯟ ꯑꯣꯊꯣꯔꯣꯇꯤꯁꯤꯡꯅꯁꯨ ꯃꯅꯤꯄꯨꯔꯗ ꯂꯩꯕꯁꯦ ꯇꯥꯏꯕꯪ ꯃꯤꯈꯛꯇ ꯑꯣꯏꯕꯅꯤꯅ ꯆꯤꯡꯗ ꯑꯣꯏꯒꯦꯔꯥ ꯇꯝꯄꯥꯛꯇ ꯑꯣꯏꯒꯦꯔꯥ ꯂꯣꯏꯅꯃꯛꯁꯦ ꯇꯝꯄꯥꯛꯇ ꯂꯩꯔꯕ ꯍꯣꯁꯄꯤꯇꯥꯜ ꯑꯣꯏꯔꯕꯗꯤ ꯆꯤꯡꯗꯁꯨ ꯊꯝꯕꯤꯕ ꯆꯤꯡꯗꯁꯨ ꯇꯝꯄꯥꯛ ꯂꯩꯕ ꯏꯀ꯭ꯋꯤꯞꯃꯦꯟ ꯃꯌꯥꯝ ꯗꯣꯛꯇꯔ ꯑꯃꯅ ꯌꯨꯖ ꯇꯧꯒꯗꯧꯕ ꯇꯨꯜꯁ ꯃꯌꯥꯝꯁꯤꯡꯁꯦ ꯃꯁꯤꯡ ꯁꯨꯅ ꯊꯝꯕꯤꯕ ꯏꯀ꯭ꯋꯦꯜ ꯇ꯭ꯔꯤꯠꯃꯦꯟꯁꯤ ꯄꯥꯝꯃꯤ ꯀꯔꯤꯒꯤꯔ ꯍꯥꯏꯔꯒ ꯇꯝꯄꯥꯛꯇꯁꯨ ꯑꯩꯈꯣꯏꯁꯦ ꯂꯥꯏꯅꯥ ꯂꯩꯇꯦ ꯍꯥꯏꯕ ꯌꯥꯗꯦ ꯗꯤꯖꯤꯁ ꯑꯣꯏꯒꯦꯔꯥ ꯀꯔꯤ ꯀꯔꯤ ꯑꯣꯏꯒꯦꯔꯥ ꯅꯥꯕꯁꯤꯡꯁꯦ ꯇꯝꯄꯥꯛꯇꯁꯨ ꯂꯩꯌꯦ ꯑꯗꯨꯒ ꯚꯦꯜꯂꯤꯗꯁꯨ ꯂꯩꯕꯅꯤꯅ ꯁꯦꯝ ꯇ꯭ꯔꯤꯠꯃꯦꯟꯗꯣ ꯇꯧꯕꯁꯦ ꯗꯔꯀꯥꯔ ꯑꯣꯏꯌꯦ ꯍꯥꯏꯕꯁꯤ ꯍꯥꯏꯅꯤꯡꯉꯦ ꯑꯗꯨꯒ ꯑꯩꯈꯣꯏꯅ ꯑꯩꯈꯣꯏ ꯄꯨꯟꯁꯤꯗ ꯊꯦꯡꯅꯔꯛꯄ ꯑꯁꯤꯗ ꯀꯔꯤꯔꯥ ꯍꯥꯏꯔꯒ ꯑꯦꯅꯤ ꯇꯥꯏꯞ ꯑꯣꯐ ꯚꯤꯂꯦꯖꯇ ꯑꯣꯏꯒꯦꯔꯥ ꯑꯦꯛꯁꯤꯗꯦꯟ ꯇꯧꯕ ꯑꯃꯁꯨꯡ ꯑꯗꯨꯒ ꯀꯔꯤ ꯀꯔꯤ ꯏꯃꯨꯡꯁꯤꯗ ꯕꯤ ꯄꯤ ꯏꯁꯇ꯭ꯔꯣꯛꯀꯨꯝꯕ ꯑꯗꯨꯒ ꯀꯔꯤ ꯀꯔꯤꯒꯨꯝꯕ ꯑꯣꯏꯕꯀꯥꯟꯁꯤꯗ ꯑꯩꯈꯣꯏꯁꯦ ꯆꯤꯡ ꯆꯤꯡꯗ ꯑꯅꯥ ꯂꯥꯏꯌꯦꯡꯁꯪ ꯂꯩꯇꯕꯅꯤꯅ ꯆꯨꯝꯅꯒꯤ ꯐꯥꯔꯁ ꯑꯦꯠ ꯇꯧꯔꯒ ꯑꯌꯥꯝꯕꯁꯦ ꯚꯦꯜꯂꯤꯔꯣꯝ ꯔꯣꯝꯗ ꯇ꯭ꯔꯥꯟꯁꯐꯔ ꯑꯌꯥꯝꯕ ꯇꯧꯕꯤꯌꯦ ꯑꯗꯨꯅ ꯏꯟꯁꯇꯤꯠ ꯇ꯭ꯔꯥꯟꯁꯐꯔ ꯇꯧꯕ ꯃꯍꯨꯠꯇ ꯑꯗꯨꯒꯤ ꯂꯥꯏꯌꯦꯡꯁꯪꯗꯁꯨ ꯆꯤꯡꯒꯤ ꯂꯥꯏꯌꯦꯡꯁꯪꯗꯁꯨ ꯁꯦꯝ ꯇꯨꯜꯁ ꯂꯩꯕꯤꯔꯝꯂꯕꯗꯤ ꯁꯦꯝ ꯗꯣꯛꯇꯔ ꯂꯩꯕꯤꯔꯝꯃꯗꯤ ꯁꯦꯝ ꯅꯔꯁꯇꯣ ꯂꯩꯕꯤꯔꯝꯂꯕꯗꯤ ꯑꯩꯈꯣꯏꯁꯦ ꯆꯠꯂꯒ ꯑꯁꯨꯃꯥꯏꯅ ꯂꯝꯕꯤ ꯃꯌꯥꯏꯗ ꯁꯤꯕ ꯈꯣꯠꯄ ꯏꯟꯁꯤꯗꯦꯟ ꯌꯥꯝ ꯂꯩꯈ꯭ꯔꯦ ꯑꯗꯨꯒ ꯏꯕꯟ ꯏꯁꯥ ꯏꯁꯥꯃꯛꯀꯤ ꯈꯨꯟꯗꯁꯨ ꯑꯩꯈꯣꯏꯅ ꯊꯦꯡꯅꯖꯕꯗ ꯑꯩꯈꯣꯏ ꯏꯅꯝꯃ ꯊꯣꯛꯄ ꯑꯃꯁꯦ ꯃꯣꯏ ꯑꯉꯥꯡ ꯄꯣꯛꯀꯦ ꯇꯧꯕꯀꯥꯟꯁꯤꯗ ꯃꯥꯁꯦ ꯄꯣꯠ ꯌꯣꯟꯕ ꯆꯠꯂꯒ ꯍꯜꯂꯛꯄꯗ ꯑꯉꯥꯡꯁꯦ ꯄꯣꯛꯀꯦ ꯇꯧꯕꯗ ꯂꯝꯕꯤ ꯃꯌꯥꯏꯁꯤꯗ ꯕꯟꯌꯥꯟ ꯇ꯭ꯔꯤꯒꯤ ꯃꯈꯥꯁꯤꯗ ꯑꯉꯥꯡꯁꯦ ꯄꯣꯛꯄ ꯄꯣꯛꯂꯒ ꯃꯤ ꯈꯔꯅ ꯊꯦꯡꯅꯔꯒ ꯂꯥꯏꯀꯠꯄꯁꯦ ꯂꯥꯏꯀꯠꯅꯩꯌꯦ ꯍꯥꯏꯕꯁꯦ ꯁꯨꯃꯥꯏꯅ ꯑꯩꯈꯣꯏ ꯋꯥꯔꯤ ꯑꯃꯁꯨ ꯇꯥꯏꯌꯦ ꯑꯗꯨꯅ ꯌꯥꯔꯒꯗꯤ ꯀꯟꯁꯔꯟ ꯑꯣꯊꯣꯔꯤꯇꯤꯁꯤꯡꯅ ꯀꯣ ꯔꯤꯁꯣꯔꯁ ꯁꯤ ꯂꯩꯅꯕꯒꯤꯗꯃꯛꯇ ꯆꯤꯡꯗ ꯍꯣꯁꯄꯤꯇꯥꯜꯁꯨ ꯆꯥꯎꯅ ꯁꯥꯕꯤꯕ ꯚꯦꯜꯂꯤ ꯚꯦꯜꯂꯤꯗ ꯂꯩꯕꯒꯨꯝꯅ ꯇꯨꯜꯁ ꯃꯦꯇꯤꯔꯤꯌꯦꯜ ꯗꯣꯛꯇꯔ ꯅꯔꯁ ꯐꯖꯅ ꯊꯝꯕꯤꯕ ꯍꯥꯏꯕꯁꯦ ꯆꯤꯡꯗꯁꯨ ꯚꯦꯜꯂꯤꯗꯁꯨ ꯑꯅꯤꯃꯛ ꯗꯔꯀꯥꯔ ꯑꯣꯏꯌꯦ ꯍꯥꯏꯕꯁꯦ ꯍꯥꯏꯅ